ꯕꯥꯏꯛ ꯊꯧꯒꯠꯂꯛꯂꯤꯕꯁꯤꯡꯅ ꯒꯥꯔꯤ ꯊꯧꯕ ꯃꯇꯝꯗ ꯒꯥꯔꯤꯒꯤ ꯏꯁꯥꯒꯤ ꯀꯟꯇ꯭ꯔꯣꯜꯒꯤ ꯋꯥꯡꯃꯗ ꯊꯧꯔꯣꯏꯗꯕꯅꯤ ꯊꯧꯒꯦ ꯍꯥꯏꯕ ꯇꯥꯔꯒꯗꯤ ꯏꯁꯥꯒꯤ ꯍꯦꯜꯃꯦꯠ ꯑꯇꯥꯡꯕ ꯎꯞꯀꯅꯤ ꯈꯨꯅꯤꯡꯒꯤ ꯒꯥꯔꯠ ꯎꯞꯀꯅꯤ ꯈꯨꯠꯎꯒꯤ ꯒꯥꯔꯠ ꯎꯞꯀꯅꯤ ꯒꯥꯔꯤꯁꯤ ꯂꯝꯕꯤ ꯐꯩ ꯈꯪꯗꯦ ꯐꯠꯇꯦ ꯈꯪꯗꯦ ꯒꯥꯔꯤꯁꯤ ꯌꯥꯝ ꯀꯟꯅ ꯀꯟꯅ ꯊꯧꯕ ꯑꯁꯤꯅ ꯏꯁꯥꯗ ꯁꯣꯛꯅꯉꯥꯏ ꯃꯆꯥꯛ ꯑꯃ ꯑꯣꯏ ꯏꯁꯥꯗ ꯑꯩꯈꯣꯏꯒꯤ ꯀꯣꯏꯂꯥ ꯃꯊꯛꯇ ꯁꯤꯠꯂ ꯈꯣꯠꯂꯁꯨ ꯏꯁꯥꯗ ꯁꯣꯛꯇꯅꯉꯥꯏꯒꯤ ꯖꯦꯀꯦꯠ ꯑꯊꯥꯕ ꯎꯞꯀꯗꯕꯅꯤ ꯒꯥꯔꯤ ꯑꯃꯒ ꯑꯃꯒ ꯂꯝꯖꯦꯟ ꯇꯥꯟꯅꯔꯣꯏꯗꯕꯅꯤ ꯂꯝꯖꯦꯟ ꯇꯥꯟꯅꯕ ꯇꯥꯔꯒꯗꯤ ꯈꯔ ꯁꯣꯛꯄ ꯄꯟꯕ ꯌꯥꯎꯒꯅꯤ ꯅꯠꯇ꯭ꯔꯒ ꯁꯤꯕ ꯐꯥꯎ ꯌꯥꯏ ꯑꯗꯨꯗꯨꯅ ꯂꯝꯕꯤ ꯑꯐꯕ ꯐꯠꯇꯕ ꯈꯜꯂꯒ ꯊꯧꯒꯅꯤ ꯂꯝꯕꯤ ꯑꯐꯕ ꯑꯣꯏꯇꯥꯔꯒꯗꯤ ꯑꯩꯅ ꯉꯝꯕꯒꯤ ꯆꯥꯡꯗ ꯊꯧꯒꯅꯤ ꯒꯥꯔꯤ ꯊꯧꯗ꯭ꯔꯤꯉꯩ ꯃꯃꯥꯡꯗ ꯒꯥꯔꯤꯁꯤꯒꯤ ꯑꯁꯣꯏꯕ ꯀꯔꯤ ꯂꯩꯔꯤ ꯅꯠ ꯀꯣꯝꯃꯤꯕ꯭ꯔꯥ ꯀꯣꯝꯗꯕ꯭ꯔꯥ ꯌꯦꯡꯕꯤꯒꯅꯤ ꯀꯩꯁꯨ ꯊꯣꯏꯗꯣꯛꯄ ꯂꯩꯇ꯭ꯔꯦ ꯍꯥꯏꯔꯒꯗꯤ ꯊꯧꯕ ꯃꯇꯝꯗ ꯏꯁꯥꯒꯤ ꯍꯦꯜꯃꯦꯠ ꯎꯞꯄꯤꯕ ꯈꯨꯅꯤꯡꯒꯤ ꯒꯥꯔꯠ ꯎꯞꯄꯤꯕ ꯈꯨꯠꯎꯒꯤ ꯒꯥꯔꯠ ꯎꯞꯄꯤꯕ ꯈꯣꯡꯎꯞ ꯇꯣꯡꯕꯤꯕ ꯑꯗꯒꯤ ꯖꯦꯀꯦꯠ ꯑꯊꯥꯕ ꯀꯣꯏꯂꯥ ꯃꯊꯛꯇ ꯁꯤꯠꯄꯗ ꯏꯁꯥꯗ ꯁꯣꯛꯇꯅꯕ ꯂꯤꯠꯄꯤꯒꯅꯤ ꯇ꯭ꯔꯥꯐꯤꯛ ꯖꯥꯝ ꯑꯣꯏꯕ ꯇꯥꯔꯒꯗꯤ ꯒꯥꯔꯤ ꯏꯁꯄꯤꯠ ꯌꯥꯡꯅ ꯊꯧꯔꯣꯏ ꯑꯩꯒꯤ ꯏꯁꯥꯒꯤ ꯀꯟꯇ꯭ꯔꯣꯜꯗ ꯊꯧꯒꯅꯤ ꯏꯁꯥꯒꯤ ꯀꯟꯇ꯭ꯔꯣꯜꯒꯤ ꯋꯥꯡꯃꯗ ꯊꯧꯔꯒꯗꯤ ꯑꯦꯛꯁꯤꯗꯦꯟ ꯊꯣꯛꯄ ꯌꯥꯏ ꯑꯦꯛꯁꯤꯗꯦꯟ ꯊꯣꯛꯑꯗꯤ ꯑꯩ ꯁꯤꯕꯁꯨ ꯌꯥꯏ ꯏꯁꯥ ꯏꯌꯨꯗ ꯑꯁꯣꯛ ꯑꯄꯟ ꯌꯥꯎꯗ꯭ꯔꯤꯉꯩꯒꯤ ꯃꯑꯣꯡꯗ ꯊꯧꯒꯅꯤ ꯍꯧꯒꯠꯂꯛꯂꯤꯕ ꯅꯍꯥꯁꯤꯡꯁꯤꯅ ꯃꯔꯨ ꯑꯣꯏꯅ ꯍꯦꯜꯃꯦꯠ ꯎꯞꯄ ꯈꯣꯡꯎꯞ ꯇꯣꯡꯕ ꯐꯨꯔꯤꯠ ꯑꯊꯥꯕ ꯂꯤꯠꯀꯗꯕꯅꯤ ꯂꯤꯠꯇꯕ ꯇꯥꯔꯒꯗꯤ ꯏꯁꯥꯗ ꯑꯁꯣꯛ ꯑꯄꯟ ꯌꯥꯎꯗꯅꯉꯥꯏꯒꯤ ꯇꯧꯒꯗꯕꯅꯤ ꯒꯥꯔꯤ ꯊꯧꯕ ꯃꯇꯝꯗ ꯏꯁꯥꯅ ꯒꯥꯔꯤ ꯊꯧꯕ ꯍꯩꯔꯦ ꯍꯥꯏꯕ ꯇꯥꯔꯒꯗꯤ ꯏꯁꯥꯒꯤ ꯂꯥꯏꯁꯦꯟꯁ ꯑꯃ ꯇꯥꯟꯊꯣꯛꯀꯗꯕꯅꯤ ꯂꯥꯏꯁꯦꯟꯁ ꯇꯥꯟꯊꯣꯛꯄ ꯇꯥꯔꯒꯗꯤ ꯑꯩꯈꯣꯏꯗ ꯏꯁꯥꯗ ꯀꯥꯟꯅꯩ ꯏꯟꯁꯨꯔꯦꯟꯁ ꯌꯥꯎꯒꯗꯕꯅꯤ ꯑꯗꯒꯤ ꯍꯤꯔꯝ ꯈꯨꯗꯤꯡꯃꯛꯇ ꯒꯥꯔꯤꯒꯤ ꯆꯦꯛ ꯇꯧꯒꯗꯕꯅꯤ ꯒꯥꯔꯤꯒꯤ ꯆꯦꯛ ꯇꯧ ꯇꯧꯗꯕ ꯇꯥꯔꯒꯗꯤ ꯅꯠ ꯂꯥꯡ ꯀꯣꯝꯃꯝꯃꯦꯅ ꯈꯜꯂꯣ ꯇꯥꯌꯥꯔꯗ ꯑꯗꯒꯤ ꯕꯦꯔꯥ ꯀꯥꯔꯝꯃꯦ ꯈꯜꯂꯣ ꯅꯠ ꯏꯁꯀ꯭ꯔꯨ ꯀꯣꯝꯃꯝꯃꯦ ꯈꯜꯂꯣ ꯏꯁꯥꯗ ꯗꯁꯥ ꯇꯥꯕ ꯈꯣꯠꯄ ꯌꯥꯎꯒꯅꯤ ꯌꯥꯎꯗꯅꯉꯥꯏꯒꯤꯗꯃꯛꯇ ꯍꯤꯔꯝ ꯈꯨꯗꯤꯡꯃꯛꯇ ꯒꯥꯔꯤ ꯊꯧꯗ꯭ꯔꯤꯉꯩ ꯃꯃꯥꯡꯗ ꯑꯁꯣꯏ ꯑꯉꯥꯝ ꯄꯨꯝꯅꯃꯛ ꯌꯦꯡꯒꯅꯤ ꯅꯠ ꯀꯣꯝꯃꯤ ꯀꯣꯝꯗꯦ ꯑꯗꯒꯤ ꯏꯁꯥꯒꯤ ꯗ꯭ꯔꯦꯁ ꯂꯥꯡ ꯀꯔꯝꯕ ꯌꯥꯎꯔꯤ ꯌꯥꯎꯗꯦ ꯍꯦꯜꯃꯦꯠꯁꯤ ꯀꯔꯝ ꯍꯥꯏꯅ ꯎꯞꯀꯅꯤ ꯎꯞꯄꯣꯏ ꯂꯣꯏꯅ ꯈꯪꯗꯣꯛꯀꯅꯤ ꯑꯊꯥꯕ ꯐꯨꯔꯤꯠ ꯂꯤꯠꯀꯅꯤ ꯍꯦꯜꯃꯦꯠ ꯎꯞꯁꯤꯟꯒꯅꯤ ꯑꯇꯥꯡꯕ ꯑꯁꯤꯅꯆꯤꯡꯕ